ꯎꯝ ꯍꯂꯣ ꯁꯤ ꯑꯩ ꯅꯍꯥꯟ ꯍꯤꯗꯥꯛ ꯈꯔ ꯂꯧꯒꯦꯅ ꯍꯥꯏꯔꯝꯕꯗꯨꯅꯦ ꯐꯥꯔꯃꯥꯁꯤꯗꯒꯤ ꯀꯔꯤꯒꯤ ꯍꯥꯏꯁꯤ ꯑꯩꯁꯤ ꯂꯣꯏꯅ ꯌꯣꯟꯒꯗꯃꯤ ꯑꯗꯨꯒꯤ ꯌꯣꯟꯅꯅꯕ ꯑꯩꯗꯤ ꯗꯨꯀꯥꯟꯁꯤ ꯀꯗꯥꯏꯋꯥꯏ ꯖꯒꯥꯗ ꯐꯝꯃꯤꯅꯣ ꯎꯝ ꯑꯗꯨ ꯑꯗꯨꯝ ꯑꯌꯥꯝꯕꯅ ꯑꯗꯨꯝ ꯑꯩꯈꯣꯏ ꯄꯨꯡ ꯀꯌꯥꯃꯨꯛꯇꯤ ꯂꯩꯒꯦ ꯐꯥꯔꯃꯥꯁꯤꯗ ꯑꯉꯥꯡ ꯊꯝꯕ꯭ꯔꯣ ꯏꯁꯥ ꯑꯗꯨꯝ ꯂꯩꯕ꯭ꯔꯣ ꯐꯥꯔꯃꯥꯁꯤꯁꯦ ꯑꯩꯗꯤ ꯍꯌꯦꯡ ꯂꯥꯛꯀꯦꯅ ꯈꯟꯕ ꯄꯨꯡ ꯀꯌꯥ ꯑꯗꯨꯋꯥꯏꯗ ꯀꯃꯟ ꯑꯣꯏꯅ ꯁꯨꯝ ꯑꯩꯈꯣꯏꯗꯤ ꯈꯨꯜꯂꯛꯇ ꯐꯝꯒꯗꯃꯤꯅ ꯁꯨꯝ ꯂꯩꯗꯅ ꯑꯔꯨꯝ ꯐꯤꯕꯔꯒꯨꯝꯕ ꯇꯧꯕ ꯄꯦꯔꯥꯁꯤꯇꯥꯃꯣꯟ ꯑꯗꯒꯤ ꯃꯕꯨꯛ ꯊꯤꯟꯕ ꯈꯣꯠꯄ ꯆꯤꯛꯄ ꯅꯥꯕ ꯕꯤꯄꯤꯒꯤꯁꯨ ꯂꯩꯕ ꯅꯠꯇ꯭ꯔꯣ ꯃꯈꯜ ꯁꯨꯅ ꯑꯗꯨꯝ ꯎꯝ ꯑꯗꯨ ꯑꯩꯗꯤ ꯁꯨꯝ ꯑꯗꯨ ꯍꯌꯦꯡꯈꯩ ꯑꯗꯨꯝ ꯂꯧꯔꯗꯃꯤ ꯑꯇꯣꯞꯄ ꯗꯨꯀꯥꯟꯗꯩꯁꯨ ꯍꯣꯡꯉꯔꯣꯏ ꯑꯗꯨ ꯃꯃꯜ ꯃꯊꯨꯝ ꯄꯔꯁꯦꯟ ꯀꯌꯥ ꯄꯤꯗꯣꯏꯕ ꯑꯗꯨ ꯎꯝ ꯍꯥꯏꯕꯤꯔꯛꯑꯣ ꯍꯥꯏꯕꯤꯔꯛꯑꯣ ꯍꯣꯏ ꯑꯗꯨ ꯗꯤꯂꯤꯚꯔꯤꯒꯤꯗꯤ ꯁꯨꯝ ꯌꯥꯒꯗ꯭ꯔꯣ ꯑꯩꯁꯨ ꯂꯥꯛꯄꯗꯣ ꯑꯃꯨꯛ ꯐꯔꯛ ꯇꯥꯕ ꯃꯤ ꯑꯇꯣꯞꯄ ꯑꯉꯥꯡ ꯍꯥꯞꯄꯁꯨ ꯂꯩꯇꯦꯕ ꯑꯗꯨꯝ ꯕꯖꯥꯔꯂꯣꯝꯗꯒꯤ ꯃꯤꯅ ꯁꯨꯝ ꯊꯤꯜꯂꯛꯄ ꯑꯣ ꯌꯥꯏ ꯌꯥꯏ ꯑꯗꯨ ꯎꯝ ꯑꯗꯨ ꯄꯩꯁꯥ ꯊꯥꯗꯣꯛ ꯊꯥꯖꯤꯟꯗꯤ ꯒꯨꯒꯜ ꯄꯦꯗ ꯑꯗꯨꯝ ꯌꯥꯕ ꯅꯠꯇ꯭ꯔꯣ ꯎꯝ ꯑꯦꯛꯁꯄꯤꯌꯥꯔꯤꯒꯨꯝꯕ ꯆꯠꯂꯛꯄ ꯌꯥꯎꯗꯦꯅ ꯁꯨꯝ ꯎꯝ

ꯑꯣ ꯃꯃꯜꯗꯨꯁꯨ ꯌꯦꯡꯅ ꯁꯥꯕꯤꯔꯛꯑꯣ ꯑꯩꯅ ꯑꯗꯨꯝ ꯍꯥꯏꯗꯤ ꯔꯤꯒꯨꯂꯔ ꯑꯣꯏꯅ ꯂꯧꯔꯗꯃꯦ ꯑꯇꯣꯞꯄꯗꯒꯤ ꯑꯩꯈꯣꯏꯒꯤꯗꯤ ꯃꯤꯁꯨ ꯌꯥꯝ ꯊꯣꯛꯄ ꯀꯏꯤꯅꯦꯕ ꯍꯤꯗꯥꯛ ꯂꯧꯕ ꯑꯗꯣ ꯑꯩꯁꯦ ꯍꯌꯦꯡꯁꯤ ꯄꯨꯡꯗꯤ ꯀꯌꯥ ꯑꯗꯨꯋꯥꯏꯗ ꯆꯠꯊꯣꯔꯛꯎꯒꯦ ꯁꯨꯝ ꯑꯣꯖꯥꯅ ꯁꯪꯒꯗꯕ ꯇꯥꯏꯃꯤꯡꯗꯣ ꯑꯣ ꯄꯨꯡ ꯇꯔꯨꯛꯇ ꯑꯩ ꯂꯥꯛꯑꯒꯦ ꯁꯟꯗꯦ ꯅꯨꯃꯤꯠꯁꯤ ꯗꯨꯀꯥꯟ ꯍꯥꯡꯒꯗ꯭ꯔ ꯀꯩ ꯑꯣ ꯑꯗꯨꯗꯤ ꯑꯣ ꯆꯥꯛ ꯏꯁꯤꯡ ꯆꯥꯕꯤꯔꯕꯣ ꯍꯣꯏ ꯍꯣꯏ ꯌꯥꯔꯦ ꯌꯥꯔꯦ ꯑ ꯊꯝꯃꯒꯦ ꯊꯝꯃꯒꯦ